ꯑꯥ ꯍꯜꯂꯣ ꯇꯥꯕ꯭ꯔꯣ ꯁꯣꯝꯕꯣ ꯁꯤ ꯅꯣꯏ ꯁꯪꯒꯣꯝꯒꯨꯝꯕ ꯑꯣꯏꯒꯦꯔꯥꯗ ꯁꯤꯒꯤ ꯁꯪꯒꯣꯝꯗꯣ ꯈꯔ ꯍꯥꯎꯕ ꯋꯥꯠꯂꯦꯅꯦ ꯑꯦꯛꯁꯄꯥꯏꯌꯔꯒꯨꯝꯕ ꯆꯠꯄ ꯌꯥꯎꯕ꯭ꯔꯣ ꯑꯣ ꯈꯔ ꯃꯍꯥꯎꯗꯨꯁꯨ ꯇꯣꯉꯥꯟꯒ꯭ꯔꯕ ꯑꯗꯨꯒꯤ ꯃꯅꯝꯗꯨꯁꯨ ꯇꯣꯉꯥꯟꯅ ꯄꯨꯝꯕꯩ ꯇꯥꯏꯞꯇ ꯃꯅꯝ ꯊꯣꯛꯑ ꯂꯥꯛꯈ꯭ꯔꯕ ꯑꯥ ꯉꯁꯤꯒꯤ ꯑꯣꯏꯒꯗꯧꯕꯅꯦ ꯍꯣꯏ ꯍꯣꯏ ꯑꯗꯨ ꯍꯌꯦꯡꯒꯨꯝꯕꯗꯤ ꯑꯅꯧꯕ ꯑꯗꯨꯝ ꯂꯧꯕ ꯂꯥꯛꯄ ꯌꯥꯒꯦꯔꯣ ꯍꯣꯏ ꯍꯣꯏ ꯄꯨꯡ ꯀꯌꯥꯋꯥꯏꯗ ꯊꯥꯔꯛꯀꯦꯔꯣ ꯑꯣ ꯑꯣꯀꯦ ꯑꯣꯀꯦ ꯑꯣꯀꯦ ꯑꯣꯀꯦ ꯑꯗꯨꯗꯤ ꯍꯣꯏ ꯍꯣꯏ ꯍꯣꯏ